ꯇꯥꯡ ꯇꯔꯥꯍꯨꯝꯗꯣꯏ ꯊꯥ ꯅꯤꯄꯥꯟ ꯆꯍꯤ ꯂꯤꯁꯤꯡ ꯑꯅꯤ ꯀꯨꯟꯃꯔꯤ ꯄꯦꯇ꯭ꯔꯣꯠꯁ ꯗꯦ ꯑꯣꯏꯕ ꯑꯗꯨꯒ ꯑꯅꯤꯁꯨꯕꯗ ꯇꯥꯡ ꯇꯔꯥ ꯃꯔꯤ ꯊꯥ ꯅꯤꯄꯥꯟ ꯂꯤꯁꯤꯡ ꯑꯅꯤ ꯀꯨꯟꯃꯔꯤ ꯑꯍꯨꯝꯁꯨꯕꯗ ꯇꯥꯡ ꯇꯔꯥꯃꯉꯥ ꯊꯥ ꯅꯤꯄꯥꯟ ꯆꯍꯤ ꯂꯤꯁꯤꯡ ꯑꯅꯤ ꯀꯨꯟꯃꯔꯤ ꯃꯔꯤꯁꯨꯕꯗ ꯊꯥ ꯊꯥ ꯅꯤꯄꯥꯟ ꯇꯥꯡ ꯑꯃ ꯂꯤꯁꯤꯡ ꯑꯅꯤ ꯀꯨꯟꯃꯔꯤ ꯃꯉꯥꯁꯨꯕꯗ ꯉꯁꯤꯒꯤ ꯇꯥꯡ ꯇꯔꯥꯇꯔꯨꯛ ꯊꯥ ꯅꯤꯄꯥꯟ ꯆꯍꯤ ꯂꯤꯁꯤꯡ ꯑꯅꯤ ꯀꯨꯟꯃꯔꯤ